ꯍꯣꯠꯅꯖꯔꯒ ꯂꯨꯅ ꯅꯥꯟꯅ ꯊꯝꯃꯤ ꯀꯔꯤꯒꯨꯝꯕ ꯑꯩꯈꯣꯏꯒꯤ ꯌꯦꯟ ꯉꯥꯅꯨ ꯍꯥꯏꯕꯗꯤ ꯖꯤꯕ ꯄꯥꯟꯕ ꯂꯣꯏꯕ ꯇꯥꯔꯒꯁꯨ ꯃꯔꯝ ꯆꯥꯅ ꯃꯐꯝ ꯈꯪꯅ ꯊꯝꯃꯒ ꯍꯥꯏꯕꯗꯤ ꯃꯊꯤ ꯃꯅꯥꯏ ꯁꯦꯡꯗꯣꯛꯄ ꯃꯐꯝ ꯑꯃꯗ ꯇꯥꯍꯜꯂꯒ ꯑꯇꯣꯞꯄꯗ ꯆꯥꯏꯈꯥꯏꯔꯛꯇꯅꯕꯒꯗꯃꯛꯇ ꯑꯩ ꯂꯨꯅ ꯅꯥꯟꯅ ꯌꯨꯝꯒꯤ ꯑꯀꯣꯏꯕꯁꯤꯡꯁꯦ ꯌꯥꯝ ꯆꯦꯛꯁꯤꯟꯅ ꯂꯨꯅ ꯅꯥꯟꯅ ꯊꯝꯖꯩ ꯃꯁꯤꯗ

ꯑꯩ ꯂꯨ ꯅꯥꯟꯅ ꯊꯝꯅꯕ ꯍꯣꯠꯅꯩ ꯃꯔꯝ ꯆꯥꯗꯅ ꯌꯨꯝꯒꯤ ꯑꯀꯣꯏꯕꯗ ꯑꯃꯣꯠ ꯑꯀꯥꯏ ꯂꯩꯍꯟꯗꯦ ꯑꯃꯗꯤ ꯑꯃꯣꯠꯄ ꯂꯩꯕ ꯍꯥꯏꯕꯁꯦ ꯃꯌꯥꯝꯁꯤꯒꯤ ꯑꯣꯏꯅ ꯃꯌꯥꯝꯗꯁꯨ ꯑꯀꯥꯏꯕ ꯂꯥꯛꯀꯗꯣꯔꯤꯕꯅꯤꯅ ꯃꯁꯤ ꯑꯩ ꯂꯨ ꯅꯥꯟꯅ ꯊꯝꯖꯩ